ꯄꯦꯟꯇꯤꯡ ꯑꯁꯤ ꯁꯤꯟꯐꯝ ꯑꯃ ꯑꯣꯏꯅ ꯑꯩꯒꯤ ꯃꯣꯠꯇꯗꯤ ꯄꯥꯝꯖꯗꯦ ꯃꯁꯤꯒꯤ ꯏꯁꯀꯣꯞꯁꯦ ꯀꯌꯥ ꯄꯩꯁꯥ ꯅꯠꯇ꯭ꯔꯒ ꯁꯦꯟꯗꯥꯟ ꯂꯝꯕꯤ ꯑꯣꯏꯅ ꯎꯅꯗꯦ ꯍꯣꯕꯤ ꯑꯣꯏꯅ ꯏꯟꯇꯔꯦꯁ ꯑꯣꯏꯅ ꯄꯦꯟꯇꯤꯡ ꯑꯁꯤ ꯄꯥꯏꯈꯠꯄꯕꯨꯗꯤ ꯌꯥꯏ ꯑꯗꯨꯕꯨ ꯏꯁꯥꯒꯤ ꯁꯁꯇꯦꯟꯅꯦꯕꯜ ꯑꯣꯏꯅꯕ ꯂꯝꯕꯤꯒꯤ ꯏꯁꯀꯣꯞ ꯏꯔꯩ ꯂꯩꯇꯦ ꯄꯦꯟꯇꯤꯡꯒꯤ ꯁꯤꯟꯐꯝ ꯑꯃꯒꯤ ꯇꯨꯡꯗ ꯑꯣꯏꯔꯛꯄ ꯌꯥꯕꯁꯤꯡ ꯍꯥꯏꯔꯒꯗꯤ ꯄꯦꯟꯇꯤꯡ ꯌꯦꯛꯂꯒ ꯌꯣꯟꯕ ꯌꯥꯏ ꯑꯥꯔꯠ ꯀ꯭ꯂꯥꯁ ꯀꯨꯝꯕ ꯍꯥꯡꯗꯣꯛꯄ ꯌꯥꯏ ꯑꯉꯥꯡꯁꯤꯡꯗ ꯇꯥꯛꯄꯤꯕ ꯄ꯭ꯔꯥꯏꯕꯦꯠ ꯁ꯭ꯀꯨꯜꯗ ꯑꯣꯖꯥ ꯑꯣꯏꯕꯅꯆꯤꯡꯕ ꯗꯥꯎꯕꯨ ꯌꯥꯔꯒꯅ ꯄꯦꯟꯇꯤꯡ ꯑꯗꯣ ꯐꯖꯈ꯭ꯔꯗꯤ ꯃꯌꯥꯝꯅꯁꯨ ꯔꯤꯀꯛꯅꯥꯏꯖ ꯇꯧꯕꯤꯅꯤ ꯄꯦꯟꯇꯤꯡ ꯑꯁꯤ ꯄ꯭ꯔꯣꯐꯦꯁꯟ ꯁꯤꯟꯐꯝ ꯑꯃ ꯑꯣꯏꯅ ꯂꯧꯈꯠꯄꯁꯦ ꯇꯨꯡꯒꯤ ꯐꯥꯏꯅꯥꯟꯁꯦꯜ ꯏꯁꯇꯦꯕꯤꯂꯤꯇꯤꯒꯤ ꯏꯁꯀꯣꯞ ꯌꯥꯝ ꯎꯗꯦ ꯑꯩꯅ ꯈꯪꯖꯕꯗ ꯑꯩꯈꯣꯏꯒꯤ ꯁ꯭ꯀꯨꯜꯒꯤ ꯑꯣꯖꯥ ꯄꯦꯟꯇꯤꯡ ꯍꯩꯕꯗꯣ ꯃꯁꯥꯒꯤ ꯗꯨꯀꯥꯟ ꯃꯆꯥ ꯑꯃ ꯍꯥꯡꯗꯣꯛꯆꯔꯒ ꯏꯁꯃꯣꯜ ꯏꯁꯀꯦꯜ ꯄꯦꯟꯇꯤꯡ ꯗꯤꯃꯥꯟ ꯂꯥꯛꯂꯒ ꯇꯧꯕꯤꯔꯤ ꯑꯉꯥꯡꯁꯤꯡꯁꯨ ꯇꯥꯛꯄꯤꯔꯤ ꯃꯁꯤ ꯃꯅꯤꯄꯨꯔꯒꯤ ꯑꯣꯏꯅꯗꯤ ꯀꯌꯥ ꯕꯤꯖꯟ ꯂꯩꯇꯕ ꯄ꯭ꯔꯣꯐꯦꯁꯟꯅꯤ